ꯑꯗꯨꯒꯤ ꯃꯇꯨꯡꯗ ꯑꯩꯅ ꯃꯈꯣꯏꯒꯤ ꯃꯃꯤꯡ ꯑꯃꯃꯝ ꯊꯣꯜꯂꯤ ꯃꯃꯤꯡꯁꯤꯡ ꯑꯗꯨꯗꯤ ꯑꯩꯅ ꯈꯨꯅꯨ ꯑꯗꯨꯗꯅ ꯕꯕꯨ ꯍꯥꯏꯅ ꯀꯧꯏ ꯑꯗꯨꯒ ꯍꯨꯏ ꯑꯗꯨꯗꯅ ꯊꯣꯏꯕꯤ ꯍꯥꯏꯅ ꯀꯧꯏ ꯑꯗꯨꯕꯨ ꯑꯩꯅ ꯃꯈꯣꯏꯁꯤꯡꯗꯨꯕꯨ ꯌꯥꯝꯅ ꯅꯨꯡꯁꯤꯅ ꯂꯨꯅ ꯇꯧꯕꯤ ꯃꯍꯥꯛ ꯃꯍꯥꯛꯈꯣꯏꯅꯁꯨ ꯃꯍꯥꯛ ꯃꯈꯣꯏꯅꯁꯨ ꯑꯩꯍꯥꯛꯄꯨ ꯌꯥꯝꯅ ꯃꯨꯟꯅ ꯈꯪꯉꯦ ꯑꯩꯅ ꯁꯥ ꯁꯟꯁꯤꯡ ꯑꯣꯏꯔꯕꯁꯨ ꯂꯨꯅ ꯇꯧꯕꯅꯤ ꯈꯪꯉꯤ ꯍꯥꯏꯕꯗꯨꯅꯤ ꯑꯗꯨꯅ ꯃꯈꯣꯏꯁꯤꯡ ꯑꯗꯨ ꯌꯥꯝꯅ ꯐꯖꯅ ꯂꯣꯏꯅꯕꯤ ꯑꯗꯨꯒ ꯑꯩꯅ ꯁꯦꯅꯕꯤꯔꯒ ꯃꯈꯣꯏꯒꯤ ꯐꯖꯅ ꯁꯦꯕꯥ ꯇꯧꯕꯤ ꯑꯩꯍꯥꯛꯀꯁꯨ ꯌꯥꯝꯅ ꯅꯛꯅꯅ ꯃꯔꯤ ꯊꯝꯃꯤ ꯑꯗꯨꯒꯤ ꯃꯇꯨꯡꯗ ꯃꯍꯥꯛꯈꯣꯏ